ꯍꯣꯏ ꯅꯣꯏꯒꯤ ꯑꯩ ꯈ꯭ꯔꯤꯁꯇꯦꯟ ꯀꯣꯂꯣꯅꯤꯗꯒꯤꯅꯦ

ꯑꯥ ꯍꯣꯏ ꯉꯁꯥꯏꯗꯣ ꯑꯩꯁꯦ ꯒ꯭ꯌꯥꯁꯦ ꯀꯩꯗꯧꯉꯩ ꯂꯥꯛꯀꯦꯔꯥꯅ ꯍꯪꯒꯦꯅ ꯇꯧꯋꯦꯕ ꯑꯗꯨ ꯅꯪꯗꯤ ꯐꯣꯟ ꯄꯤꯛ ꯑꯞ ꯇꯧꯗꯦꯅꯦ

ꯑꯣ ꯍꯧꯖꯤꯛ ꯀꯥꯟꯗꯤ ꯒ꯭ꯌꯥꯁꯦ ꯃꯃꯜ ꯀꯌꯥ ꯀꯌꯥ ꯂꯩꯕ꯭ꯔꯥꯀꯣ ꯎꯝ

ꯑꯣ ꯑꯗꯣ ꯅꯍꯥꯟ ꯅꯪ ꯑꯩꯕꯨ ꯍꯣꯝ ꯗꯤꯂꯤꯕ꯭ꯔꯤ ꯇꯧꯕꯤꯕ ꯉꯝꯒꯗ꯭ꯔꯥꯀꯣ ꯑꯗꯨꯗꯣ ꯑꯩ ꯍꯌꯦꯡ ꯍꯥꯡꯕ꯭ꯔꯥ ꯌꯦꯡꯒꯦ ꯑꯗꯨꯒ ꯅꯪꯕꯨ ꯀꯣꯜ ꯇꯧꯔꯛꯄꯤꯒꯦ ꯑꯥ ꯑꯥ ꯑꯥ ꯍꯣꯏ ꯍꯣꯏ ꯑꯥ

ꯕ꯭ꯂꯦꯛꯇꯤ ꯃꯃꯜ ꯀꯌꯥ ꯀꯌꯥ ꯂꯩꯒꯦꯔꯥ

ꯑꯥ ꯀꯥꯔꯗꯁꯦ ꯃꯥꯡꯈ꯭ꯔꯦꯕꯀꯣ ꯑꯗꯨꯒꯤꯗꯃꯛ ꯑꯩꯁꯨ ꯕ꯭ꯂꯦꯛꯀꯤ ꯂꯧꯒꯦ ꯍꯥꯏꯅ ꯂꯩꯕ ꯎꯝ ꯎꯝ ꯎꯝ ꯍꯣꯏ ꯍꯣꯏ ꯎꯝ ꯑꯣ ꯑꯦ ꯑꯦ

ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ